ꯑꯩꯅ ꯄꯥꯔꯛꯇ ꯆꯠꯄꯗ ꯑꯩ ꯍꯨꯏꯒ ꯑꯗꯨꯝ ꯋꯥꯛꯀꯤꯡ ꯏꯕꯤꯅꯤꯡ ꯋꯥꯛ ꯆꯠꯄꯗ ꯅꯨꯡꯉꯥꯏꯖꯗꯕ ꯑꯃꯗꯤ ꯄꯥꯔꯛꯇ ꯑꯃ ꯒꯥꯔꯕꯦꯁꯀꯨꯝꯕ ꯗꯁꯕꯤꯟꯗ ꯍꯨꯟꯗꯣꯛꯇꯕꯤꯗ ꯑꯆꯥ ꯑꯅꯥ ꯏꯁꯤꯡꯊꯛꯄ ꯕꯣꯇꯜ ꯄ꯭ꯂꯥꯁꯇꯤꯛꯀꯨꯝꯕ ꯍꯨꯟꯗꯣꯛꯄꯁꯦ ꯑꯩꯉꯣꯟꯗꯗꯤ ꯀꯌꯥ ꯅꯨꯡꯉꯥꯏꯖꯗꯦ ꯁꯤ ꯒꯣꯕꯔꯟꯃꯦꯟꯅ ꯈꯔ ꯌꯦꯡꯁꯤꯟꯕꯤꯌꯨ ꯄꯥꯕ꯭ꯂꯤꯛ ꯀꯤꯌꯔꯅ ꯈꯔ ꯇꯧꯁꯤꯟꯕꯤꯌꯨ ꯍꯥꯏꯅ ꯍꯥꯏꯖꯔꯤ